ꯌꯦꯟ ꯂꯣꯏꯕꯗ ꯑꯩꯈꯣꯏꯅ ꯇꯧꯕ ꯌꯥꯕ ꯊꯧꯑꯣꯡꯁꯤꯡ ꯑꯗꯨꯗꯤ ꯆꯥꯡ ꯅꯥꯏꯅ ꯃꯆꯤꯟꯖꯥꯛ ꯊꯕꯤꯕ ꯆꯥꯡ ꯅꯥꯏꯅ ꯃꯈꯣꯏꯒꯤ ꯑꯃꯣꯠꯄ ꯃꯊꯤ ꯃꯌꯨꯡ ꯁꯦꯡꯗꯣꯛꯄꯤꯕ ꯃꯁꯥ ꯑꯩꯈꯣꯏ ꯃꯦꯆꯤꯟꯒꯨꯝꯕ ꯑꯃ ꯊꯝꯃꯒ ꯃꯁꯥ ꯌꯦꯡꯊꯣꯛꯄꯤꯕ ꯏꯁꯤꯡ ꯆꯥꯡ ꯅꯥꯏꯅ ꯄꯤꯊꯛꯄꯤꯕ ꯃꯁꯤ ꯇꯧꯔꯒꯗꯤ ꯌꯥꯝꯅ ꯐꯒꯅꯤ ꯍꯥꯏꯅ ꯈꯜꯂꯤ